ꯏꯁꯥꯒꯤ ꯍꯩꯀꯣꯜꯗ ꯄꯥꯝꯕꯤꯁꯤꯡꯀꯣ ꯑꯃꯗꯤ ꯍꯩ ꯄꯥꯝꯕꯤ ꯊꯥꯕ ꯃꯇꯝꯗ ꯏꯁꯥꯗ ꯃꯈꯣꯏꯅ ꯆꯥꯎꯈꯠꯂꯛꯄ ꯃꯇꯝꯗ ꯏꯁꯥꯗ ꯄꯦꯟꯖꯕ ꯐꯥꯎꯋꯤ ꯈꯨꯗꯝ ꯑꯣꯏꯅ ꯈꯨꯗꯝ ꯑꯣꯏꯅ ꯍꯥꯏꯖꯔꯒꯁꯨꯀꯣ ꯑꯩꯅ ꯑꯩꯒꯤ ꯍꯩꯀꯣꯜꯗꯨꯗ ꯆꯝꯄ꯭ꯔꯥ ꯄꯥꯝꯕꯤ ꯑꯃ ꯊꯥꯖꯩ ꯍꯦꯛ ꯃꯁꯥꯗꯒꯤ ꯀꯣꯂꯣꯝ ꯁꯦꯝꯃꯒ ꯃꯤꯉꯣꯟꯗꯒꯤ ꯂꯧꯔꯒ ꯊꯥꯖꯕꯅꯤ ꯑꯗꯨ ꯀꯣꯂꯣꯝꯗꯨꯅ ꯃꯄꯨꯡ ꯃꯔꯩ ꯐꯥꯔꯛꯂꯒꯀꯣ ꯄꯥꯝꯕꯤ ꯑꯃ ꯑꯣꯏꯔꯛꯄꯗ ꯃꯄꯥꯟꯒ ꯂꯥꯛꯄꯗ ꯏꯁꯥꯗ ꯌꯥꯝꯅ ꯅꯨꯡꯉꯥꯏꯕ ꯐꯥꯎꯋꯦꯀꯣ ꯑꯩꯅ ꯁꯤꯒꯗ꯭ꯔꯥ ꯁꯤꯒꯗ꯭ꯔꯥ ꯈꯟꯖꯔꯒ ꯁꯨꯝ ꯂꯩꯒ ꯏꯁꯤꯡ ꯆꯥꯏꯗꯅ ꯈꯣꯠꯇꯅ ꯆꯝꯄ꯭ꯔꯥ ꯄꯥꯝꯕꯤꯗꯨꯗ ꯇꯧꯔꯒ ꯃꯄꯨꯡ ꯃꯔꯩ ꯐꯥꯔꯛꯂꯒꯀꯣ ꯃꯄꯥꯟꯒ ꯁꯥꯔꯛꯇꯅ ꯃꯄꯥꯟꯗꯨꯅ ꯃꯍꯩ ꯑꯣꯜꯂꯛꯇꯨꯅ ꯆꯥꯎꯈꯠꯂꯛꯄꯗꯨꯗ ꯑꯩ ꯊꯝꯃꯣꯏꯗ ꯌꯥꯝ ꯅꯨꯡꯉꯥꯏꯕ ꯐꯥꯎꯈꯤ ꯃꯤꯉꯣꯟꯗꯒꯤ ꯂꯧꯔꯨꯔꯒꯁꯨ ꯍꯥꯏꯔꯤꯕ ꯄꯥꯝꯕꯤ ꯑꯗꯨ ꯁꯤꯒꯗ꯭ꯔꯥ ꯍꯥꯏꯅ ꯄꯥꯈꯠꯆ ꯄꯥꯈꯠꯆꯅ ꯊꯥꯖꯕꯅꯦ ꯑꯗꯣ ꯃꯇꯝ ꯈꯪꯍꯧꯗꯦ ꯃꯣꯏꯅ ꯁꯨꯝ ꯑꯩꯈꯣꯏ ꯅꯨꯡꯇꯤꯖꯥꯒꯤ ꯏꯁꯤꯡ ꯆꯥꯏꯗꯅ ꯈꯣꯠꯇꯅ ꯇꯧꯕꯅꯤꯅ ꯃꯇꯝꯗꯣ ꯍꯧꯈꯤꯕ ꯈꯪꯖꯍꯧꯗꯦ ꯑꯗꯣ ꯑꯗꯨꯒꯤ ꯅꯨꯡꯉꯥꯏꯕꯗꯣ ꯌꯥꯝ ꯐꯥꯎꯖꯩ ꯑꯗꯨꯒ ꯑꯩꯒꯤ ꯍꯩꯀꯣꯜꯗꯨꯗ ꯍꯩ ꯅꯠꯇꯕꯀꯣ ꯑꯇꯣꯞꯄ ꯄꯥꯝꯕꯤ ꯃꯆꯥ ꯃꯁꯨ ꯍꯩꯅꯧꯁꯨ ꯑꯗꯨꯝ ꯊꯥꯖꯩ ꯑꯗꯣ ꯄꯥꯝꯕꯤ ꯃꯆꯥꯁꯨ ꯑꯗꯨꯝ ꯊꯥꯕ ꯃꯇꯝꯗ ꯃꯈꯣꯏꯅ ꯃꯄꯨꯡ ꯃꯔꯩ ꯐꯥꯔꯛꯑꯒ ꯆꯥꯎꯅ ꯑꯩꯈꯣꯏꯗꯒ ꯎꯔꯨꯝ ꯄꯤꯕꯁꯦ ꯁꯤ ꯑꯩ ꯑꯗꯨꯛꯀꯤ ꯃꯇꯤꯛ ꯅꯨꯡꯉꯥꯏꯖꯩ ꯍꯥꯏꯅ ꯈꯟꯖꯩ